ꯍꯂꯣ ꯁꯤ ꯎꯕꯔ ꯅꯠꯇ꯭ꯔꯣ ꯍꯟꯗꯛ ꯏꯀꯨꯏ ꯀꯨꯏꯗꯅ ꯑꯩꯒꯤ ꯋꯥꯂꯦꯠ ꯑꯃ ꯀꯦꯞꯇ ꯇꯥꯍꯧꯔꯦ ꯑꯗꯨ ꯑꯩꯁꯦ ꯀꯔꯝꯕ ꯀꯦꯞꯇꯅꯣꯗꯤ ꯈꯪꯗ꯭ꯔꯦ ꯀꯦꯞ ꯃꯉꯥ ꯇꯔꯨꯛꯇꯤ ꯎꯕꯔꯗꯒꯤ ꯇꯣꯡꯈꯤꯕꯅꯦ ꯑꯗꯨꯅ ꯆꯥꯟꯕꯤꯗꯨꯅ ꯑꯩꯒꯤ ꯃꯥꯡꯈ꯭ꯔꯤꯕ ꯋꯥꯂꯦꯠꯇꯣ ꯀꯔꯝꯕ ꯀꯦꯞꯇ ꯇꯥꯍꯧꯕꯅꯣ ꯍꯥꯏꯕꯗꯨ ꯈꯪꯅꯕ ꯀꯦꯞꯁꯤꯡꯗꯨꯒꯤ ꯗꯤꯇꯦꯜꯁ ꯍꯥꯏꯐꯦꯠꯇꯪ ꯌꯦꯡꯕꯤꯕ ꯌꯥꯒꯗ꯭ꯔꯥ ꯅꯠꯇ꯭ꯔꯒꯅ ꯁꯣꯝꯅ ꯍꯥꯏꯕꯤꯔꯛꯄ ꯌꯥꯒꯗ꯭ꯔꯣ